ꯑꯩꯅ ꯆꯠꯅꯤꯡꯕ ꯑꯄꯥꯝꯕ ꯍꯥꯏꯔꯒꯗꯤ ꯁꯤꯀꯤꯝ ꯗꯥꯔꯖꯤꯂꯤꯡ ꯁꯤꯝꯂꯥ ꯁꯨꯃꯥꯏꯅ ꯆꯠꯅꯤꯡꯑꯦ ꯑꯩꯅ ꯃꯐꯝꯁꯤꯗ ꯆꯠꯅꯤꯡꯂꯤꯗꯤ ꯑꯩꯒꯤ ꯑꯄꯥꯝꯕ ꯑꯃ ꯂꯩ ꯏꯁꯅꯣ ꯇꯥꯕꯁꯦ ꯑꯩꯅ ꯌꯥꯝꯅ ꯄꯥꯝꯏ ꯎꯅꯤꯡꯑꯦ ꯏꯁꯅꯣ ꯃꯔꯛꯇꯒ ꯁꯥꯟꯅꯕꯗꯣ ꯑꯗꯨꯒ ꯑꯌꯤꯡꯕ ꯃꯇꯝꯒꯤ ꯋꯤꯟꯇꯔ ꯗ꯭ꯔꯦꯁꯁꯤꯁꯨ ꯑꯩꯅ ꯑꯩꯒꯤ ꯐꯦꯕꯣꯔꯥꯏꯠ ꯑꯣꯏꯅ ꯑꯩꯅ ꯄꯥꯝꯃꯦ ꯑꯗꯨꯅ ꯃꯐꯝꯁꯤꯡ ꯑꯗꯨꯗ ꯀꯣꯏꯕ ꯆꯠꯂꯒ ꯑꯗꯨꯃꯥꯏꯅ ꯐꯖꯕ ꯐꯤꯖꯣꯜ ꯑꯊꯥꯕ ꯗ꯭ꯔꯦꯁꯁꯤꯡ ꯁꯦꯠꯂꯒ ꯏꯁꯅꯣ ꯃꯔꯛꯇ ꯐꯣꯇꯣꯒ ꯀꯥꯞꯂꯒ ꯁꯥꯟꯅꯕꯒ ꯒꯤ ꯑꯩꯒꯤ ꯑꯄꯥꯝꯕ ꯂꯩꯑꯦ ꯑꯗꯨꯅꯅꯤ